ꯅꯣꯡꯃ ꯀꯥꯂꯦꯟꯊꯥꯒꯤ ꯅꯨꯃꯤꯗꯥꯡ ꯑꯃꯗ ꯏꯃꯥꯟꯅꯕꯤ ꯈꯔ ꯆꯥꯛ ꯆꯥꯃꯤꯟꯅꯩꯑꯦ ꯃꯇꯝꯗꯨꯗ ꯑꯩꯈꯣꯏꯁꯦ ꯆꯥꯛ ꯇꯣꯛꯂꯒ ꯀꯣꯂꯤꯛ ꯋꯥꯏꯔꯝ ꯂꯣꯏꯁꯜꯂꯝꯃꯒ ꯌꯨꯝꯒꯤ ꯅꯥꯀꯟꯗ ꯍꯛꯆꯤꯛ ꯂꯥꯡꯁꯦ ꯍꯥꯏꯅ ꯐꯝꯕꯅꯦ ꯃꯇꯝꯗꯨꯗ ꯑꯇꯤꯌꯥꯗ ꯃꯅꯤꯡꯂꯣꯝꯗꯒꯤ ꯌꯥꯝꯅ ꯂꯪꯕ ꯌꯥꯝ ꯐꯖꯕ ꯄꯣꯁꯛ ꯑꯃꯈꯛ ꯇꯞꯂꯞꯅ ꯄꯥꯏꯔꯛꯑꯦ ꯑꯗꯨ ꯀꯣꯃꯦꯠꯅꯤ ꯍꯥꯏꯅ ꯈꯜꯂꯦ ꯑꯩꯈꯣꯏꯅꯗꯤ ꯀꯣꯃꯦꯠꯅꯤ ꯑꯗꯨꯕꯨ ꯃꯥꯅ ꯄꯥꯏꯔꯛꯄꯁꯦ ꯌꯥꯝ ꯇꯞꯂꯞꯅ ꯄꯥꯏꯔꯛꯑꯦ ꯂꯥꯞꯅ ꯎꯕꯅꯅꯤ ꯈꯪꯗꯦ ꯑꯗꯨꯒ ꯏꯀꯨꯏ ꯀꯨꯏꯗꯅ ꯃꯥꯡꯈ꯭ꯔꯦ ꯌꯥꯝꯅꯗꯤ ꯐꯖꯩ ꯅꯨꯃꯤꯠꯇꯨꯗꯒꯤ ꯑꯃꯨꯛ ꯍꯟꯅꯁꯨ ꯎꯈꯤꯗ꯭ꯔꯦ ꯑꯗꯨꯕꯨ ꯌꯥꯝ ꯐꯖꯕꯅꯤꯅ ꯎꯗꯤ ꯎꯅꯤꯡꯏ